ꯑꯩꯈꯣꯏꯒꯤ ꯁꯍꯔꯁꯤꯡꯗꯀꯣ ꯑꯩꯈꯣꯏ ꯁꯍꯔꯗ ꯑꯌꯥꯝꯕꯅ ꯊꯕꯛ ꯂꯩꯔꯤꯕ ꯑꯉꯥꯡꯁꯤꯡꯁꯤꯗ ꯁꯨꯍꯜꯂꯤꯕ ꯊꯕꯛꯁꯤꯡꯁꯦ ꯁꯃꯥꯖꯇꯀꯣ ꯑꯩꯈꯣꯏꯅ ꯑꯩꯅ ꯁꯃꯥꯖꯁꯤꯡ ꯑꯃꯁꯨꯡ ꯃꯁꯤꯒꯤ ꯃꯇꯥꯡꯗ ꯍꯥꯏꯔꯒꯗꯤ ꯑꯩꯒꯤ ꯈꯪꯖꯕꯤꯗ ꯍꯥꯏꯔꯒꯗꯤ ꯑꯌꯥꯝꯕꯅ ꯑꯩꯈꯣꯏ ꯁꯃꯥꯖꯁꯤꯗ ꯊꯕꯛ ꯁꯨꯔꯒ ꯑꯌꯥꯝꯕꯅ ꯁꯨꯍꯟꯕꯁꯦ ꯑꯉꯥꯡꯁꯤꯡꯁꯤꯗ ꯑꯩꯅ ꯁꯨꯝ ꯎꯖꯕꯗ ꯍꯥꯏꯕꯅꯤꯀꯣ ꯂꯩꯔꯝꯕꯁꯨ ꯌꯥꯏ ꯑꯗꯨꯕꯨ ꯑꯩꯅ ꯁꯨꯝ ꯎꯕꯗ ꯋꯥꯛꯁꯣꯞ ꯑꯃꯁꯨꯡ ꯋꯥꯛꯁꯣꯞꯇ ꯊꯕꯛ ꯇꯧꯕ ꯑꯉꯥꯡ ꯃꯆꯥꯅ ꯒꯥꯔꯤ ꯁꯦꯝꯃꯝꯕ ꯌꯥꯝ ꯎꯏ ꯀꯣ ꯑꯗꯨꯒ ꯍꯣꯇꯦꯜꯗ ꯒꯤꯂꯥꯁ ꯆꯥꯝꯕꯒꯨꯝꯕ ꯑꯗꯨꯒꯨꯝꯕ ꯊꯕꯛ ꯁꯨꯝ ꯁꯨꯍꯟꯕꯁꯨ ꯌꯥꯝ ꯎꯏꯌꯦ ꯑꯗꯨꯒꯨꯝꯕ ꯊꯕꯛꯁꯤꯡ ꯁꯨꯍꯟꯕꯁꯦ ꯍꯣꯏ ꯃꯣꯏꯒꯤ ꯐꯦꯝꯂꯤ ꯄ꯭ꯔꯣꯕ꯭ꯂꯦꯝ ꯈꯔ ꯂꯩꯕꯒꯤ ꯌꯥꯗꯕꯒꯤ ꯊꯣꯛꯂꯛꯏꯅꯦꯅꯕꯨꯗꯤ ꯑꯩꯈꯣꯏꯁꯨ ꯈꯔ ꯈꯪꯉꯦꯕ ꯐꯦꯝꯂꯤ ꯄ꯭ꯔꯣꯕ꯭ꯂꯦꯝ ꯂꯩꯕꯒꯤꯅꯦ ꯑꯗꯨꯃꯥꯏꯅ ꯁꯨꯍꯜꯂꯤꯗꯣ ꯑꯗꯣ ꯑꯩꯈꯣꯏꯅ ꯌꯦꯡꯕꯗꯁꯨ ꯌꯥꯝ ꯅꯨꯡꯉꯥꯏꯇꯦ ꯑꯉꯥꯡ ꯃꯆꯥꯗꯨꯅ ꯑꯗꯨꯃꯥꯏꯅ ꯇꯧꯕꯗꯨ ꯎꯕꯗ ꯑꯉꯥꯡꯗꯨꯅ ꯐꯨꯔꯤꯠ ꯂꯤꯠꯄꯣꯏ ꯂꯤꯠꯇꯕꯣꯏ ꯀꯣ ꯃꯥꯅ ꯌꯥꯝ ꯋꯥꯅ ꯐꯨꯔꯤꯠ ꯁꯦꯒꯥꯏꯕ ꯂꯤꯠꯂꯒ ꯃꯃꯥ ꯃꯄꯥꯗꯣ ꯃꯃꯥ ꯃꯄꯥꯗꯨꯅ ꯖꯨꯒꯣꯠ ꯆꯥꯗꯕꯒꯤ ꯑꯣꯏꯔꯝꯕ ꯌꯥꯏ ꯃꯄꯥꯗꯨꯅ ꯌꯨ ꯊꯛꯄꯒꯤ ꯑꯃꯁꯨꯡ ꯃꯣꯏꯒꯤ ꯐꯦꯝꯂꯤꯗꯣ ꯄꯩꯁꯥ ꯇꯥꯟꯅꯕ ꯃꯤ ꯌꯥꯎꯔꯛꯇꯕꯗꯨꯒꯤ ꯃꯥ ꯊꯣꯛꯂꯛꯄ ꯑꯣꯏꯔꯝꯕ ꯌꯥꯏꯌꯦꯕ ꯑꯗꯨꯕꯨ ꯑꯩꯈꯣꯏꯅ ꯎꯕꯗ ꯌꯥꯝ ꯊꯤꯅ ꯅꯨꯡꯉꯥꯏꯇꯕꯗꯣ ꯑꯣꯏ ꯑꯩꯈꯣꯏꯅ ꯍꯦꯛ ꯌꯦꯡꯕꯗꯀꯣ ꯑꯉꯥꯡꯅ ꯊꯕꯛ ꯁꯨꯕ ꯑꯉꯥꯡ ꯍꯥꯏꯁꯤꯗꯤ ꯇꯨꯡꯒꯤ ꯌꯨꯝꯕꯤꯔꯦꯜꯅꯤꯅꯀꯣ ꯊꯕꯛ ꯇꯧꯕꯒꯤ ꯃꯍꯨꯠꯇ ꯃꯥꯗꯣ ꯂꯥꯏꯔꯤꯛ ꯐꯖꯅ ꯇꯝꯃꯒ ꯃꯁꯥꯒꯤ ꯏꯖꯨꯀꯦꯇꯦꯠ ꯑꯣꯏꯖꯔꯀꯥꯟꯗ ꯂꯥꯏꯔꯤꯛ ꯐꯖꯅ ꯇꯝꯃꯕ ꯃꯇꯨꯡꯗ ꯃꯍꯥꯛꯀꯤ ꯃꯍꯩꯒꯤ ꯑꯣꯏꯕ ꯃꯍꯩꯗꯨꯒ ꯆꯥꯟꯅꯕ ꯊꯕꯛ ꯑꯃ ꯂꯥꯛꯆꯗꯧꯕꯅꯦꯕ ꯑꯗꯨꯅ ꯃꯍꯥꯛꯀꯤ ꯊꯕꯛ ꯂꯥꯛꯆꯗꯧꯕꯗꯨꯒꯤ ꯃꯍꯨꯠꯇ ꯃꯥꯅ ꯃꯥꯗꯣ ꯂꯥꯏꯔꯤꯛ ꯌꯥꯝꯅ ꯍꯩꯔꯛꯀꯅꯤ ꯍꯥꯏꯕꯒꯤ ꯀꯥꯟꯅꯕ ꯍꯥꯏꯗꯤ ꯑꯩꯈꯣꯏꯅ ꯈꯪꯉꯨꯕꯁꯨ ꯂꯩꯇꯦꯕ ꯑꯗꯣ ꯍꯩꯔꯛꯑꯗꯤ ꯑꯩꯈꯣꯏ ꯃꯥ ꯇꯨꯡꯒꯤ ꯌꯨꯝꯕꯤꯔꯦꯜꯅꯤꯅ ꯃꯥ ꯊꯕꯛ ꯑꯐꯕ ꯇꯧꯕ ꯂꯥꯏꯔꯤꯛ ꯌꯥꯝ ꯍꯩꯔꯒ ꯊꯕꯛ ꯑꯐꯕ ꯇꯧꯕ ꯉꯝꯈꯤꯕ ꯑꯣꯏꯕ ꯌꯥꯏꯌꯦꯕ ꯑꯗꯨꯕꯨ ꯃꯥ ꯊꯕꯛ ꯂꯥꯏꯔꯤꯛꯇꯣ ꯇꯝꯗ꯭ꯔꯕꯅꯤꯅ ꯃꯍꯥꯛ ꯀꯔꯤꯝꯇ ꯈꯪꯉꯔꯣꯏ ꯑꯗꯨꯅ ꯃꯍꯥꯛ ꯑꯗꯨꯝ ꯑꯗꯨꯋꯥꯏꯗ ꯑꯗꯨꯝ ꯈꯨꯖꯨ ꯃꯥꯖꯨ ꯇꯧꯔꯒ ꯋꯥꯛꯁꯣꯞ ꯇꯧꯔꯒ ꯂꯩꯈꯤꯕꯗꯨꯅ ꯍꯥꯏꯗꯤ ꯑꯩꯈꯣꯏꯗ ꯌꯥꯝ ꯊꯤꯅ ꯅꯨꯡꯉꯥꯏꯇꯕꯗꯣ ꯑꯣꯏꯌꯦꯕ ꯑꯗꯨꯅ ꯑꯩꯈꯣꯏꯅ ꯎꯕꯗꯁꯨ ꯑꯗꯨꯝ ꯄꯩꯁꯥꯗꯣ ꯈꯔ ꯍꯦꯟꯅ ꯑꯩꯈꯣꯏꯅ ꯒꯥꯔꯤ ꯁꯦꯝꯕ ꯆꯪꯉꯁꯨ ꯄꯩꯁꯥꯗꯣ ꯈꯔ ꯍꯦꯟꯅ ꯄꯤꯅꯤꯡꯕꯀꯣ ꯎꯕꯗ ꯊꯋꯥꯏ ꯅꯨꯡꯉꯥꯏꯇꯦꯕ ꯑꯩꯈꯣꯏꯁꯨ ꯑꯗꯨꯅ ꯑꯉꯥꯡꯗ ꯊꯕꯛ ꯇꯧꯍꯟꯕꯁꯦ ꯑꯩꯈꯣꯏꯅ ꯀꯔꯝꯅ ꯁꯨꯃꯥꯏꯅ ꯀꯃꯥꯏꯅ ꯊꯤꯡꯒꯗꯒꯦ ꯍꯥꯏꯔꯒꯗꯤꯀꯣ ꯑꯩꯈꯣꯏꯅ ꯐꯦꯃꯂꯤꯁꯦ ꯃꯣꯏꯗ ꯌꯥꯝ ꯊꯤꯅ ꯑꯦꯠꯚꯥꯏꯁ ꯄꯤꯕ ꯇꯥꯏꯌꯦꯕ ꯍꯥꯏꯗꯤ ꯑꯉꯥꯡꯗꯣ ꯊꯕꯛ ꯀꯃꯥꯏꯅ ꯑꯉꯥꯡꯁꯤꯗ ꯃꯣꯏꯅ ꯊꯕꯛ ꯑꯍꯜ ꯑꯦꯗꯜꯁꯤꯡꯁꯤꯅ ꯊꯕꯛ ꯁꯨꯔꯒꯗꯤ ꯑꯩꯈꯣꯏꯒꯤ ꯑꯉꯥꯡꯁꯤꯡꯗꯣ ꯊꯕꯛ ꯁꯨꯔꯣꯏꯗꯣꯏꯅꯦꯕ ꯑꯉꯥꯡꯁꯤꯡꯗꯣ ꯃꯣꯏꯅ ꯊꯕꯛ ꯁꯨꯔꯒꯗꯤ ꯃꯣꯏꯒꯤ ꯃꯣꯏꯅ ꯊꯕꯛ ꯁꯨꯔꯛꯄ ꯄꯩꯁꯥꯗꯨꯅ ꯃꯣꯏ ꯂꯥꯏꯔꯤꯛ ꯇꯝꯕ ꯐꯪꯖꯗꯣꯏꯅꯦꯕ ꯑꯗꯨꯅ ꯑꯩꯅ ꯑꯩꯒꯤ ꯃꯣꯠꯇ ꯍꯥꯏꯅꯤꯡꯕꯗꯤꯀꯣ ꯁꯨꯃꯥꯏꯅ ꯑꯉꯥꯡꯗ ꯊꯕꯛ ꯁꯨꯍꯟꯂꯗꯤ ꯃꯣꯏ ꯑꯉꯥꯡꯗ ꯊꯕꯛ ꯁꯨꯍꯜꯂꯗꯤ ꯃꯣꯏꯁꯦ ꯃꯃꯥ ꯃꯄꯥꯗꯣ ꯐꯕ ꯆꯤꯡꯕ꯭ꯔꯥ ꯆꯤꯡꯗꯦꯗꯅ ꯑꯗꯨꯅ ꯃꯃꯥ ꯃꯄꯥꯗꯣ ꯐꯖꯅ ꯊꯕꯛ ꯁꯨꯔꯒ ꯃꯃꯥ ꯃꯆꯥꯗꯣ ꯊꯥꯛꯅꯕꯀꯣ ꯊꯥꯛꯇꯕ ꯌꯥꯗꯕꯅꯤꯅ ꯃꯣꯏ ꯑꯉꯥꯡꯗꯣ ꯄꯣꯛꯎꯔꯕꯅꯤꯅ ꯊꯥꯛꯇꯕ ꯌꯥꯗꯕꯅꯤꯅ ꯑꯉꯥꯡꯗꯣ ꯐꯖꯅ ꯃꯣꯏꯅ ꯐꯖꯅ ꯃꯍꯩ ꯃꯁꯤꯡ ꯇꯝꯍꯜꯂꯒ ꯑꯆꯧꯕ ꯃꯤ ꯑꯃ ꯑꯣꯏꯈ꯭ꯕꯗꯤ ꯃꯣꯏꯒꯤꯁꯨ ꯃꯥꯏ ꯑꯣꯏꯗꯣꯏꯅꯦ ꯑꯗꯨꯒ ꯃꯣꯏꯅꯁꯨ ꯌꯥꯝ ꯊꯤꯅ ꯆꯥꯎꯊꯣꯛꯆꯅꯤꯡꯉꯥꯏ ꯑꯣꯏꯗꯣꯏꯅꯦ ꯑꯗꯨꯅ ꯑꯗꯨꯃꯥꯏꯅ ꯐꯖꯅ ꯃꯣꯇꯤꯚꯦꯁꯟ ꯄꯤꯕꯤꯔꯒꯀꯣ ꯑꯉꯥꯡꯗꯨꯗꯁꯨ ꯍꯥꯏꯕꯤꯔꯒ ꯃꯄꯥ ꯃꯃꯥ ꯃꯃꯥ ꯃꯃꯥ ꯃꯄꯥꯗꯨꯗ ꯐꯖꯅ ꯍꯥꯏꯕꯤꯔꯒ ꯇꯧꯍꯟꯅꯤꯡꯉꯦ ꯑꯗꯨꯒ ꯃꯣꯏꯅ ꯊꯕꯛ ꯑꯉꯥꯡꯁꯤꯡꯗ ꯊꯕꯛ ꯁꯨꯍꯜꯂꯤꯗꯣ ꯑꯗꯨ ꯃꯣꯏꯗ ꯐꯖꯅ ꯍꯥꯏꯗꯤ ꯃꯣꯏꯒꯤ ꯃꯀꯣꯛꯇꯣ ꯃꯀꯣꯛꯇ ꯂꯩꯔꯝꯃꯤꯕꯗꯣ ꯑꯃ ꯍꯥꯟꯅ ꯑꯅꯧꯕ ꯑꯅꯧꯕ ꯑꯃ ꯍꯧꯒꯠꯄꯤꯕ ꯍꯥꯏ ꯇꯥꯔꯦ ꯑꯉꯥꯡꯗꯨꯗ ꯊꯕꯛ ꯁꯨꯍꯜꯂꯤꯗꯣ ꯌꯥꯝ ꯂꯥꯜꯂꯤ ꯍꯥꯏꯔꯒꯗꯤꯀꯣ ꯑꯩꯈꯣꯏꯅ ꯂꯥꯜꯂꯦ ꯍꯥꯏꯔꯒ ꯃꯣꯏꯗ ꯑꯅꯧꯕ ꯌꯦꯟꯅꯤꯡ ꯑꯃ ꯍꯨꯜꯍꯟꯕꯗꯣ ꯑꯗꯨꯃꯥꯏꯅ ꯇꯧꯍꯟꯅꯤꯡꯉꯦ ꯑꯗꯩ ꯑꯉꯥꯡꯗꯣ ꯊꯕꯛ ꯀꯩꯅꯣ ꯀ꯭ꯂꯥꯁ ꯇꯦꯟ ꯄꯥꯁ ꯇꯧꯕ ꯂꯣꯏꯗ ꯉꯥꯏꯔꯤ ꯑꯗꯨꯃꯥꯏꯅ ꯇꯧꯈ꯭ꯔꯗꯤ ꯇꯦꯟ ꯑꯥꯗꯒꯤ ꯇꯝꯃꯛꯏꯕ ꯃꯌꯥꯝꯗꯣ ꯃꯥ ꯊꯕꯛ ꯑꯗꯨꯒꯤ ꯌꯣꯠ ꯀꯧꯇꯥ ꯄ꯭ꯂꯥꯁꯇꯤꯛ ꯈꯨꯟꯅꯕ꯭ꯔꯥ ꯅꯠꯇ꯭ꯔꯒ ꯃꯥꯒꯤ ꯋꯥꯛꯁꯣꯞꯇ ꯊꯕꯛ ꯇꯧꯅꯕꯔꯥ ꯇꯦꯟꯗꯒꯤ ꯂꯥꯏꯔꯤꯛ ꯇꯝꯃꯛꯏ ꯇꯦꯟꯐꯥꯎ ꯂꯥꯏꯔꯤꯛ ꯇꯝꯃꯛꯏꯗꯣ ꯇ꯭ꯋꯦꯜꯞ ꯐꯥꯎ ꯂꯣꯏꯁꯤꯜꯂꯒ ꯃꯥ ꯊꯕꯛ ꯑꯇꯣꯞꯄ ꯌꯥꯝ ꯊꯤꯅ ꯇꯧꯕ ꯌꯥꯏ ꯍꯥꯏꯕꯅꯤꯀꯣ ꯑꯩꯅ ꯍꯥꯏꯖꯅꯤꯡꯉꯤꯁꯦ ꯑꯗꯨꯗꯒꯤꯗꯤ ꯃꯤꯁꯦ ꯌꯥꯝ ꯂꯩꯌꯦꯕꯀꯣ ꯃꯃꯥ ꯃꯄꯥ ꯐꯠꯇ꯭ꯔꯒꯗꯤ ꯃꯆꯥꯁꯨ ꯐꯠꯇꯕꯅꯦ ꯑꯗꯨꯅ ꯑꯩꯅ ꯁꯨꯃꯥꯏꯅ ꯍꯥꯏꯖꯅꯤꯡꯉꯦ ꯁꯍꯔ ꯁꯍꯔꯁꯤꯡꯗꯗꯤ ꯀꯌꯥ ꯂꯩꯇꯕ ꯃꯥꯜꯂꯤꯀꯣ ꯑꯌꯥꯝꯕꯅ ꯇꯥꯎꯟꯒꯨꯝꯕꯗꯣ ꯇꯥꯎꯟꯁꯤꯗ ꯏꯁꯃꯣꯜ ꯚꯤꯂꯦꯖꯁꯤꯡꯁꯤꯗꯀꯣ ꯑꯗꯨ ꯁꯨꯝꯕꯁꯤꯡꯁꯤꯗ ꯊꯕꯛ ꯌꯥꯝꯅ ꯑꯉꯥꯡꯁꯦ ꯎꯏꯌꯦ ꯑꯗꯨꯃꯥꯏꯅ ꯅꯨꯡꯉꯥꯏꯇꯦꯕ ꯎꯕꯗ ꯑꯉꯥꯡꯗꯣ ꯂꯥꯏꯅꯥ ꯈꯣꯠꯅꯥ ꯄꯛꯂꯛꯄꯁꯨ ꯀꯅꯥꯅ ꯈꯪꯕꯅꯣꯀꯣ ꯑꯗꯨꯅ ꯌꯥꯝ ꯄꯤꯛꯇ ꯄꯤꯛꯏꯕꯀꯣ ꯀ꯭ꯂꯥꯁ ꯁꯨꯡꯇꯝ ꯇꯝꯗ꯭ꯔꯤꯕ ꯁ꯭ꯀꯨꯜꯐꯥꯎ ꯀꯥꯗ꯭ꯔꯤꯕ ꯀ꯭ꯂꯥꯁ ꯋꯥꯟ ꯀꯥꯗꯣꯔꯕꯀꯣ ꯁ꯭ꯀꯨꯜ ꯁꯨꯡꯇꯝ ꯇꯝꯗꯅ ꯊꯕꯛ ꯁꯨꯕ ꯌꯥꯎꯕꯁꯨ ꯂꯩꯌꯦꯕ ꯑꯗꯨꯅ ꯑꯩꯈꯣꯏꯅ ꯁꯨꯃꯥꯏꯅ ꯍꯥꯏꯖꯅꯤꯡꯉꯤ ꯀꯩꯒꯤꯅꯣ ꯍꯥꯏꯕꯗ ꯑꯉꯥꯡꯗ ꯊꯕꯛ ꯇꯧꯍꯟꯕꯁꯦ ꯑꯐꯕ ꯊꯕꯛꯁꯨ ꯅꯠꯇꯕꯅꯤꯅ ꯅꯨꯡꯉꯥꯏꯇꯦꯕ ꯎꯕꯗ ꯃꯃꯥ ꯃꯄꯥꯗꯨꯅ ꯈꯔ ꯍꯥꯏꯗꯤ ꯃꯃꯥ ꯃꯄꯥ ꯃꯃꯥ ꯃꯄꯥ ꯂꯩꯇ꯭ꯔꯦꯕꯨ ꯍꯥꯏꯔꯒꯁꯨꯀꯣ ꯑꯩꯈꯣꯏꯅ ꯁ꯭ꯀꯨꯜ ꯑꯃꯗ ꯃꯥ ꯁ꯭ꯀꯨꯜ ꯄ꯭ꯔꯥꯏꯕꯦꯠ ꯁ꯭ꯀꯨꯜꯗ ꯅꯠꯇ꯭ꯔꯒꯁꯨ ꯒꯦꯕꯔꯃꯦꯟ ꯁ꯭ꯀꯨꯜꯗꯪ ꯑꯣꯏꯔꯁꯨ ꯇꯝꯍꯟꯕꯤꯕꯀꯣ ꯄꯩꯁꯥ ꯌꯥꯝ ꯆꯪꯗꯕ ꯑꯗꯨꯃꯥꯏꯅ ꯍꯥꯏꯖꯅꯤꯡꯉꯦ ꯑꯩꯒꯤ ꯀꯩꯅꯣꯗꯒꯤ ꯃꯣꯠꯇꯗꯤ ꯑꯩ ꯁ꯭ꯋꯥꯏꯗ ꯁꯨꯝ ꯂꯣꯏꯁꯤꯟꯖꯔꯒꯦ